ꯑꯩꯈꯣꯏꯒꯤ ꯈꯨꯡꯒꯪꯒꯤ ꯃꯤꯌꯥꯝꯁꯤꯡꯅ ꯂꯣꯟ ꯂꯧꯏ ꯂꯧꯔꯤꯁꯦ ꯀꯃꯥꯏꯅ ꯂꯧꯏ ꯑꯩꯈꯣꯏꯅ ꯑꯩꯈꯣꯏꯅ ꯂꯧ ꯁꯤꯡ ꯎꯕ ꯃꯇꯝꯗ ꯌꯥꯝꯅ ꯋꯥꯅꯕ ꯂꯧ ꯁꯤꯡ ꯎꯕꯒꯤ ꯄꯩꯁꯥ ꯅꯨꯡꯁꯥ ꯌꯥꯝꯅ ꯃꯔꯥꯡ ꯀꯥꯏꯗꯗꯅ ꯋꯥꯅꯕ ꯃꯇꯝꯗꯨꯗ ꯑꯩꯈꯣꯏꯅ ꯕꯦꯡꯛꯇ ꯆꯠꯂꯤ ꯕꯦꯡꯛꯇ ꯆꯠꯂꯒ ꯑꯩꯈꯣꯏꯅ ꯕꯦꯡꯛꯇ ꯆꯠꯂꯒꯁꯨ ꯂꯣꯟ ꯂꯧꯒꯦ ꯍꯥꯏꯕꯗꯁꯨ ꯍꯦꯛꯇ ꯌꯥꯔꯛꯇꯦ ꯃꯔꯝꯗꯤ ꯆꯦ ꯆꯥꯡ ꯁꯨꯕ